ꯏꯁꯀ꯭ꯔꯤꯟ ꯇꯥꯏꯝ ꯀꯥ ꯍꯦꯟꯅ ꯋꯥꯡꯕꯅ ꯃꯔꯝ ꯑꯣꯏꯗꯨꯅ ꯍꯧꯖꯤꯛꯀꯥꯟ ꯑꯉꯥꯡꯁꯤꯡꯅ ꯃꯁꯥꯟꯅꯁꯤꯡ ꯁꯥꯟꯅꯗꯕꯅꯤ ꯍꯥꯏꯅ ꯑꯩꯅ ꯈꯜꯂꯤ ꯑꯉꯥꯡꯁꯤꯡꯕꯨ ꯀꯥ ꯍꯦꯟꯅ ꯏꯁꯀ꯭ꯔꯤꯟ ꯇꯥꯏꯝ ꯃꯇꯝ ꯁꯥꯡꯅ ꯁꯥꯟꯅꯍꯟꯕ ꯑꯁꯤ ꯌꯥꯝꯅ ꯐꯠꯇꯕꯅꯤ ꯐꯠꯇꯕ ꯃꯔꯝ ꯑꯁꯤ ꯃꯈꯜ ꯌꯥꯝꯅ ꯂꯩ ꯃꯃꯤꯠ ꯁꯣꯛꯂꯛꯀꯅꯤ ꯑꯗꯨꯗꯒꯤ ꯃꯍꯥꯛꯀꯤ ꯋꯥꯈꯜ ꯂꯩꯅꯥ ꯅꯥꯔꯛꯀꯅꯤ ꯃꯔꯝ ꯑꯁꯤꯅ ꯑꯩꯈꯣꯏꯅ ꯑꯉꯥꯡꯁꯤꯡ ꯑꯁꯤꯗ ꯏꯁꯀ꯭ꯔꯤꯟ ꯇꯥꯏꯝꯒꯤ ꯃꯇꯝ ꯑꯁꯤ ꯍꯟꯊꯍꯟꯒꯗꯕꯅꯤ ꯑꯗꯨꯒ ꯑꯉꯥꯡꯁꯤꯡ ꯑꯁꯤ ꯑꯩꯈꯣꯏꯅ ꯏꯁꯀ꯭ꯔꯤꯟ ꯇꯥꯏꯝ ꯑꯁꯤꯗꯒꯤ ꯂꯥꯞꯊꯣꯛꯍꯟꯒꯦ ꯃꯇꯝ ꯌꯥꯝꯅ ꯁꯥꯡꯅ ꯁꯤꯖꯤꯟꯅꯍꯜꯂꯣꯏꯒꯦ ꯍꯥꯏꯔꯒꯗꯤ ꯑꯩꯈꯣꯏꯅ ꯃꯈꯣꯏꯒꯤ ꯁꯥꯟꯅꯕꯗ ꯄꯨꯛꯅꯤꯡ ꯊꯧꯒꯠꯀꯗꯕꯅꯤ ꯑꯗꯨꯗꯒꯤ ꯃꯈꯣꯏ ꯏꯁꯀ꯭ꯔꯤꯟ ꯇꯥꯏꯝ ꯑꯁꯤ ꯁꯤꯖꯤꯟꯅꯕ ꯍꯟꯗꯔꯛꯀꯅꯤ ꯑꯩꯈꯣꯏꯅ ꯃꯁꯥꯟꯅ ꯈꯔ ꯁꯤꯟꯗꯨꯅ ꯁꯥꯟꯅꯃꯤꯟꯅꯗꯨꯅ ꯇꯧꯔꯕꯗꯤ ꯃꯈꯣꯏꯁꯨ ꯏꯁꯀ꯭ꯔꯤꯟ ꯇꯥꯏꯝ ꯑꯁꯤ ꯍꯟꯗꯔꯛꯀꯅꯤꯅ ꯑꯩꯅ ꯈꯜꯂꯤ ꯃꯁꯤ ꯑꯩꯈꯣꯏ ꯃꯌꯥꯝ ꯑꯗꯨꯗꯒꯤ ꯃꯃꯥ ꯃꯄꯥ ꯑꯣꯏꯔꯤꯕ ꯃꯌꯥꯝꯅ ꯇꯧꯕꯤꯗꯨꯅ ꯑꯉꯥꯡꯁꯤꯡ ꯑꯁꯤ ꯏꯁꯀ꯭ꯔꯤꯟ ꯇꯥꯏꯝ ꯀꯥ ꯍꯦꯟꯅ ꯁꯤꯖꯤꯟꯅꯕꯗꯒꯤ ꯉꯥꯛꯊꯣꯛꯃꯤꯟꯅꯁꯤ